ꯑꯩ ꯑꯌꯤꯕꯒꯤ ꯊꯕꯛ ꯑꯁꯤ ꯌꯥꯝꯅ ꯄꯥꯝꯃꯤ ꯑꯃꯁꯨꯡ ꯒ꯭ꯔꯃꯥꯇꯤꯀꯦꯜꯒꯤ ꯐꯣꯝꯗꯁꯨ ꯏꯕ ꯏ ꯑꯌꯥꯝꯕ ꯃꯇꯝꯗ ꯀꯝꯄ꯭ꯌꯨꯇꯔꯗ ꯏꯕ ꯉꯝꯗꯦ ꯑꯃꯁꯨꯡ ꯑꯩ ꯈꯨꯠꯅ ꯏꯕ ꯃꯇꯝꯗꯗꯤ ꯌꯥꯝꯅ ꯍꯩꯁꯤꯡꯕ ꯃꯑꯣꯡꯗ ꯏꯕ ꯉꯝꯒꯅꯤ ꯑꯃꯁꯨꯡ ꯑꯩ ꯒ꯭ꯔꯃꯥꯔ ꯀꯣꯆꯤꯡ ꯀꯣꯔꯁ ꯑꯅꯤꯔꯛ ꯑꯍꯨꯝꯂꯛ ꯆꯠꯂꯛꯄꯅ ꯃꯔꯝ ꯑꯣꯏꯔꯒ ꯑꯩ ꯏꯕꯒꯤ ꯃꯇꯥꯡꯗ ꯑꯗꯨꯛꯀꯤ ꯃꯇꯤꯛ ꯏꯕ ꯉꯝꯖꯒꯅꯤ